ꯍꯜꯂꯣ ꯚꯥꯏ ꯇꯥꯕ꯭ꯔꯣ ꯅꯪ ꯑꯦꯗꯃꯤꯁꯟ ꯇꯧꯔꯕꯣ ꯀꯃꯥꯏꯅ ꯇꯧꯔꯒꯦ ꯑꯗꯨꯅꯦ ꯍꯥꯏꯔꯛꯀꯗꯣꯏꯁꯦ ꯑꯦꯗꯃꯤꯁꯟ ꯄꯩꯁꯥ ꯊꯤ ꯆꯥꯎꯈꯠꯂꯦ ꯀꯃꯥꯏꯅ ꯇꯧꯔꯤꯅꯣ ꯈꯪꯗꯦ ꯇꯧꯔꯤꯁꯤꯕꯣ ꯈꯔ ꯑꯥ ꯏꯔꯥꯡꯀꯜꯂꯦ ꯃꯇꯥꯒꯨꯝ ꯃꯔꯣꯝ ꯄꯩꯁꯥꯒ ꯄꯥꯏꯗ꯭ꯔꯀꯥꯟꯁꯤꯗ

ꯄꯩꯁꯥꯅ ꯄꯩꯁꯥ ꯂꯩꯇ꯭ꯔꯀꯥꯟꯁꯤꯗ ꯀꯔꯥꯏ ꯑꯦꯗꯃꯤꯁꯟꯅ ꯆꯥꯎꯁꯤꯜꯂꯦ ꯑꯩꯈꯣꯏꯗꯗꯤ ꯌꯦꯡꯉꯣ ꯑꯗꯨꯅꯦ ꯈꯔ ꯍꯥꯏꯗꯤ ꯑꯩꯈꯣꯏ ꯁꯤꯉꯩ ꯍꯥꯏꯅꯔꯦꯗꯅꯀꯣ ꯑꯩꯈꯣꯏ ꯁꯥꯠꯇ꯭ꯔ ꯃꯁꯦꯟ ꯄꯨꯂꯞ ꯇꯥꯟꯅꯔꯀꯥꯟꯗ ꯍꯥꯏꯗꯤ ꯄ꯭ꯔꯤꯟꯁꯤꯄꯥꯜꯗ ꯍꯥꯏꯕꯗꯤ ꯌꯥꯏꯅ ꯈꯜꯂꯦ ꯑꯩꯗꯤ ꯍꯥꯏꯗꯤ ꯆꯥꯎꯃꯜꯂꯦ ꯈꯣꯠꯃꯜꯂꯦ ꯈꯤꯇꯪ ꯇꯥꯕꯤꯌꯨ ꯈꯣꯠꯄꯤꯌꯨ ꯑꯩꯈꯣꯏꯁꯨ ꯃꯌꯥꯝ ꯂꯩꯗꯅ ꯇꯝꯕ ꯅꯠꯇꯦ ꯑꯩꯈꯣꯏ ꯂꯥꯏꯔꯤꯛ ꯇꯝꯖꯩꯁꯦ ꯏꯃꯥ ꯏꯄꯥꯅ ꯀꯩꯅꯣ ꯇꯧꯔ ꯇꯝꯕ ꯈꯛꯇꯅꯤ ꯑꯩꯈꯣꯏ ꯑꯋꯥꯕ ꯃꯆꯥ ꯉꯛꯇꯅꯤꯅ

ꯍꯣꯏ ꯌꯥꯝꯅ ꯇꯥꯗ꯭ꯔꯃꯛꯁꯨꯀꯣ ꯍꯥꯏꯗꯤ ꯈꯤꯇ ꯌꯦꯡꯕꯤꯔꯒꯗꯤ ꯑꯩꯈꯣꯏꯁꯨ ꯈꯤꯇꯪ ꯅꯨꯡꯉꯥꯏꯗꯧꯕ ꯂꯥꯏꯔꯤꯛꯀ ꯇꯝꯕ ꯃꯇꯝꯁꯤꯗ ꯃꯥꯅꯦ ꯃꯥꯅꯦ ꯃꯣꯏꯅ ꯄꯩꯁꯥꯁꯦ ꯗꯕꯜ ꯗꯕꯜ ꯍꯦꯟꯒꯠꯂꯦ ꯇꯧꯔꯤꯁꯦ ꯌꯦꯡꯉꯣ ꯑꯩꯈꯣꯏ ꯀꯥꯔꯛꯏꯕ ꯀ꯭ꯂꯥꯁꯁꯤꯒꯁꯨ ꯆꯥꯅꯔꯛꯇ꯭ꯔꯦ ꯑꯗꯒꯤ ꯂꯥꯏꯔꯤꯛ ꯍꯥꯏꯔ ꯃꯣꯏꯅ ꯐꯖꯅ ꯇꯥꯛꯄꯤꯕ ꯑꯣꯏꯗꯤ ꯐꯕ ꯑꯗꯨꯁꯨ ꯅꯠꯇꯦꯗꯣ ꯅꯣꯡꯃꯅ ꯑꯣꯖꯥ ꯂꯥꯛꯏꯒ ꯑꯗꯨ ꯇꯧꯗꯦꯒ ꯑꯗꯨꯝ ꯀꯩꯅꯣ ꯇꯧꯂꯩꯔꯦ ꯃꯥꯅꯦ ꯃꯥꯅꯦ ꯈꯤꯇꯪ ꯑꯩꯈꯣꯏꯅ ꯈꯤꯇꯪ ꯀꯩꯅꯣ ꯇꯧꯗ꯭ꯔꯒꯗꯤ ꯌꯥꯔꯣꯏꯗꯧꯔꯤ ꯃꯣꯏꯁꯦ ꯍꯧꯖꯤꯛꯁꯦ ꯑꯗꯨꯅꯦ ꯍꯥꯏꯅꯤꯡꯉꯤꯁꯦ ꯑꯩꯈꯣꯏ ꯀꯥꯛꯒꯨ ꯑꯝꯇꯪ ꯄꯨꯜꯂꯀꯥꯟꯗ ꯁ꯭ꯀꯨꯜꯗ ꯑꯣꯏꯁꯨꯀꯣ ꯈꯤꯇꯪ ꯆꯥꯎꯃꯜꯂꯦ ꯈꯣꯠꯃꯜꯂꯦ ꯑꯣꯖꯥ ꯍꯣꯏꯗ ꯈꯤꯇꯪ ꯀꯝꯄ꯭ꯂꯦꯟ ꯑꯝꯇꯪ ꯊꯥꯡꯒꯠꯂ ꯈꯤꯇꯪ ꯇꯥꯕꯤꯌꯨ ꯁꯥꯔ ꯂꯥꯏꯔꯤꯛ ꯂꯥꯏꯁꯨ ꯐꯖꯅ ꯀꯩꯅꯣ ꯇꯧꯕꯁꯨ ꯅꯠꯇꯃꯤꯅ ꯈꯣꯠꯇꯝꯅꯤꯅꯅ ꯍꯥꯏꯔꯒꯀꯣ ꯑꯝꯇꯪꯗꯤ ꯍꯥꯏꯅꯤꯡꯉꯤ

ꯎꯝ ꯃꯥꯅꯦ ꯃꯥꯅꯦ ꯑꯗꯣ ꯑꯗꯨ ꯑꯗꯨꯃꯥꯏꯅ ꯑꯝꯇꯪ ꯐꯖꯅ ꯂꯦꯞꯊꯣꯛꯑ ꯃꯇꯝ ꯑꯝꯇꯪ ꯂꯦꯞꯊꯣꯛꯑꯀꯥꯟꯗꯀꯣ ꯑꯝꯇꯪ ꯐꯖꯅ ꯍꯥꯏꯔꯒ ꯅꯨꯡꯉꯥꯏꯇꯦ ꯈꯣꯠꯇꯦ ꯑꯝꯇꯪ ꯌꯦꯡꯕꯤꯌꯨ ꯈꯣꯠꯄꯤꯌꯨ ꯑꯩꯈꯣꯏꯒꯤꯁꯨ ꯑꯃ ꯑꯃ ꯌꯦꯡꯕꯤꯌꯨ ꯑꯗꯨ ꯐꯖꯅ ꯍꯥꯏꯗ꯭ꯔꯒꯗꯤ

ꯑꯗꯨꯅꯦ ꯑꯩꯁꯨ ꯅꯪꯉꯣꯟꯗ ꯐꯣꯟ ꯇꯧꯔꯛꯏꯁꯤ ꯈꯟꯅꯒꯦꯅ ꯑꯦꯗꯃꯤꯁꯟꯅꯒ ꯁꯨꯝ ꯆꯥꯎꯁꯤꯜꯂꯛ ꯁꯨꯝ ꯄꯩꯁꯥꯅ ꯁꯨꯝ ꯂꯩꯁꯤꯜꯂꯛꯇ

ꯑꯗꯨꯗꯨꯅ ꯑꯝꯇꯪ ꯐꯖꯅ ꯋꯥꯔꯤ ꯁꯥꯟꯅꯔꯒ ꯈꯟꯅꯔꯒ ꯁꯥꯠꯇ꯭ꯔ ꯃꯌꯥꯝ ꯈꯟꯅꯔ ꯄ꯭ꯔꯤꯟꯁꯤꯄꯥꯜꯗ ꯀꯔꯤ ꯀꯔꯤ ꯍꯥꯏꯁꯤꯒꯦ ꯍꯥꯏꯕꯗꯣ

ꯑꯗꯨꯅ ꯑꯝꯇꯪ ꯐꯖꯅ ꯋꯥꯔꯤ ꯁꯥꯟꯅꯗ꯭ꯔꯒꯗꯤ

ꯁ꯭ꯀꯨꯜꯁꯤꯅ ꯇꯧꯔꯤꯁꯤꯅ ꯃꯣꯏꯅ ꯄꯩꯁꯥ ꯄꯪꯆꯥꯎ ꯆꯥꯎꯍꯜꯂꯤ ꯃꯁꯤꯗꯩꯁꯤꯗ ꯑꯗꯨꯝ ꯃꯤꯒꯤ ꯑꯋꯥꯕꯗꯤ ꯀꯩꯝ ꯎꯗꯦ ꯍꯥꯏꯒꯦ ꯍꯥꯏꯒꯦ ꯈꯩꯇꯪ ꯊꯨꯅ ꯍꯥꯏꯅꯕ ꯇꯧꯖꯦꯕ ꯍꯥꯏꯗꯤ ꯊꯨꯅ ꯍꯥꯏꯗ꯭ꯔꯒꯗꯤꯅꯦꯀꯣ ꯍꯥꯏꯗꯤ ꯊꯋꯥ ꯁꯥꯕꯤꯔꯛꯑꯣꯏꯕꯀꯣ ꯃꯥꯅꯦ ꯃꯥꯅꯦ ꯃꯥꯅꯦ ꯃꯥꯅꯦ ꯑꯗꯨꯅ ꯈꯔ ꯊꯨꯗ꯭ꯔꯒꯗꯤ ꯍꯧꯖꯤꯛꯇꯤ ꯐꯣꯡ ꯐꯣꯡ ꯁꯥꯔꯤꯀꯥꯟꯗ ꯍꯥꯏꯍꯧꯗ꯭ꯔꯒꯗꯤꯀꯣ

ꯏꯃꯥꯟꯅꯕ ꯑꯇꯩ ꯂꯣꯏ ꯍꯧꯔꯛꯀꯦꯁꯨ ꯍꯥꯏꯗꯤ ꯅꯨꯄꯤ ꯅꯨꯄꯥ ꯄꯨꯟꯅ ꯄꯨꯟꯖꯤꯜꯂ ꯀ꯭ꯂꯥꯁ ꯂꯥꯏꯅꯕꯀꯣ ꯃꯥꯅꯤ ꯃꯥꯅꯤ